ꯑꯥꯎ ꯒꯨꯠ ꯃꯣꯔꯅꯤꯡ ꯁ꯭ꯀꯨꯜꯁꯦ ꯐꯒꯠꯍꯟꯁꯦ ꯍꯥꯏꯔꯗꯤ ꯁꯀꯨꯜꯁꯦ ꯆꯥꯡ ꯅꯥꯢꯅ ꯀꯥꯕꯁꯨ ꯃꯊꯧ ꯇꯥꯏ ꯑꯣꯖꯥꯁꯤꯡꯁꯨ ꯆꯥꯡꯅꯥꯏꯅ ꯀꯥꯕ ꯃꯊꯧ ꯇꯥꯏ ꯑꯗꯨꯒ ꯐꯤꯁꯨ ꯈꯔ ꯇꯣꯏꯅ ꯄꯤꯕ ꯃꯊꯧ ꯇꯥꯏ ꯑꯗꯨꯒ ꯅꯪꯁꯨ ꯅꯪꯅꯁꯨ ꯁꯥꯇ꯭ꯔꯒꯤ ꯂꯨꯆꯤꯡꯕ ꯑꯃ ꯑꯣꯏꯅ ꯀꯔꯤ ꯀꯔꯤꯒꯨꯝꯕ ꯈꯔ ꯇꯧꯕ ꯌꯥꯏ ꯅꯪꯅꯁꯨ

ꯎꯝ ꯑꯗꯨ ꯅꯪꯒꯤ ꯃꯣꯠꯇꯗꯤ ꯀꯔꯤ ꯂꯩꯕ꯭ꯔꯥ ꯑꯗꯨꯅ ꯌꯥꯔꯅꯤ ꯍꯣꯏ ꯍꯣꯏ ꯎꯝ ꯍꯥꯏꯌꯣ ꯍꯥꯏꯌꯣ ꯎꯝ ꯍꯣꯏ ꯍꯣꯏ ꯃꯊꯪꯗꯒꯤ ꯍꯥꯏꯖꯔꯒꯦ ꯗꯁꯕꯤꯟꯈꯣꯏꯁꯨ ꯈꯔ ꯃꯔꯥꯡ ꯀꯥꯏꯅ ꯊꯝꯍꯟꯖꯔꯒꯦ